ꯍꯜꯂꯣ ꯑꯣꯖꯥꯔꯣ ꯑꯗꯨ ꯑꯩꯈꯣꯏ ꯍꯟꯗꯛ ꯂꯥꯛꯀꯗꯧꯔꯤꯕ ꯍꯟꯗꯛꯀꯤ ꯇꯨ ꯊꯥꯎꯖꯟ ꯇ꯭ꯋꯦꯟꯇꯤ ꯐꯥꯏꯚꯁꯤꯒꯤ ꯀꯩꯅꯣꯁꯤ ꯄꯣꯂꯤꯁꯤ ꯄ꯭ꯔꯣꯒꯥꯝꯁꯤ ꯀꯔꯤ ꯀꯔꯤ ꯍꯥꯞꯆꯟꯁꯦꯕ ꯀꯝꯗꯧꯁꯦꯕ ꯍꯟꯗꯛ ꯀꯔꯤ ꯀꯔꯤ ꯇꯧꯁꯤꯒꯦ ꯑꯗꯨ ꯈꯟꯅꯁꯦꯅꯅꯤ

ꯎꯝ ꯑꯣ ꯑꯗꯨꯗꯤ ꯀꯨꯝꯕ ꯑꯗꯒꯤ ꯏꯪꯂꯤꯁ ꯂꯣꯟꯕ ꯈꯣꯠꯄ ꯁ꯭ꯄꯣꯀꯟ ꯁ꯭ꯄꯣꯀꯟ ꯏꯪꯂꯤꯁ ꯀꯨꯝꯕ ꯑꯗꯨ ꯑꯗꯨꯒꯨꯝꯕꯒꯤ ꯈꯔ ꯍꯥꯞꯆꯜꯂꯒ ꯍꯦꯟꯅ ꯐꯅꯕ ꯍꯟꯗꯛꯇꯤ ꯍꯣꯠꯅꯁꯦ ꯎꯝ

ꯇꯝꯕꯤꯕ ꯑꯣꯖꯥ ꯃꯁꯤꯡ ꯋꯥꯠꯄ ꯈꯔ ꯍꯥꯞꯆꯜꯂꯁꯦ ꯑꯗꯨꯒ ꯍꯥꯟꯅꯒꯤ ꯑꯣꯖꯥ ꯐꯠꯇꯕ ꯈꯣꯠꯇꯕꯁꯨ ꯂꯧꯊꯣꯛꯑꯁꯤ ꯑꯗꯨꯒ ꯑꯅꯧꯕ ꯈꯔ ꯑꯐꯕ ꯍꯥꯞꯄꯁꯦꯕ ꯑꯗꯨꯒ ꯃꯣꯏꯒꯤ ꯑꯦ ꯀꯃꯤꯇꯤ ꯑꯃ ꯁꯦꯝꯃꯒ ꯌꯦꯡꯁꯟ ꯈꯣꯠꯆꯟꯕꯒꯤꯁꯨ ꯑꯗ ꯑꯣꯖꯥꯁꯤꯡꯅ ꯍꯔꯥꯎꯔꯒ ꯃꯣꯏꯅ ꯑꯄꯥꯝꯕꯁꯨ ꯑꯣꯏꯅꯤ ꯑꯗꯨꯅ ꯑꯗꯨꯃꯥꯏꯅ ꯇꯧꯁꯤꯔꯥꯅ ꯈꯜꯂꯤ ꯍꯥꯟꯅꯒꯤ ꯑꯣꯖꯥ ꯃꯁꯤꯡꯗꯣ ꯑꯗꯨꯗꯒꯤ ꯈꯔ ꯍꯦꯟꯒꯠꯅ ꯍꯥꯞꯄꯁꯦ ꯑꯗꯨꯒ ꯑꯃ ꯑꯃ ꯎꯝ ꯎꯝ ꯚꯦꯟ ꯁꯥꯔꯕꯤꯁꯀꯨꯝꯕ ꯇꯧꯔꯒꯅꯦ ꯑꯩꯈꯣꯏ ꯁ꯭ꯀꯨꯜꯗ ꯊꯥꯔꯒ ꯑꯗꯨ ꯒꯥꯔꯖꯤꯌꯥꯟꯁꯤꯡꯒꯤꯁꯨ ꯑꯄꯥꯝꯕ ꯑꯗꯨ ꯈꯔ ꯇꯧꯁꯤꯔꯅ ꯈꯜꯂꯤ ꯍꯟꯗꯛꯇꯤ ꯎꯝ ꯎꯝ ꯑꯣꯖꯥꯗꯨꯒ ꯈꯔ ꯌꯥꯝ ꯍꯦꯟꯒꯠꯅ ꯑꯣꯖꯥ ꯑꯐꯕ

ꯎꯝ ꯑꯥꯎ ꯑꯧ ꯑꯥꯎ ꯑꯣ ꯑꯗꯨꯗꯤ ꯊꯝꯃꯁꯤ ꯇꯥꯕ꯭ꯔꯣ